ꯉꯁꯤꯗꯒꯤ ꯆꯍꯤ ꯃꯉꯥꯒꯤ ꯃꯃꯥꯡꯗ ꯑꯩꯅ ꯍꯧꯖꯤꯛ ꯄꯥꯏꯖꯔꯤꯕ ꯐꯣꯟ ꯑꯁꯤ ꯂꯩꯖꯈꯤꯕꯅꯤ ꯃꯇꯝꯗꯨꯗ ꯑꯩ ꯄꯩꯁꯥꯁꯨ ꯂꯩꯖꯈꯤꯗꯦ ꯑꯗꯨꯅ ꯏꯃꯥꯗꯒꯤ ꯂꯧꯔꯒ ꯌꯥꯝꯅ ꯋꯥꯅ ꯃꯇꯝ ꯈꯔꯈꯛ ꯑꯣꯏꯔꯁꯨ ꯁꯤꯖꯤꯟꯅꯒꯦ ꯈꯜꯂꯒ ꯂꯩꯖꯈꯤ ꯑꯗꯨ ꯁꯤꯒꯤ ꯐꯣꯟꯁꯤ ꯍꯧꯖꯤꯛꯐꯥꯎ ꯀꯩꯁꯨꯝ ꯇꯧꯗ꯭ꯔꯤ ꯁꯤꯖꯤꯟꯅꯕꯁꯨ ꯌꯥꯝ ꯅꯨꯡꯉꯥꯏ ꯑꯗꯨꯒ ꯕꯦꯇ꯭ꯔꯤꯁꯨ ꯀꯨꯏꯅ ꯆꯠꯂꯤ ꯌꯥꯝ ꯅꯨꯡꯉꯥꯏ ꯁꯥꯎꯟꯁꯨ ꯌꯥꯝ ꯐꯖꯅ ꯁꯦꯡꯏ ꯑꯩꯁꯤ ꯂꯥꯏꯕꯛ ꯐꯕ ꯗꯥꯎ ꯌꯥꯕ ꯍꯥꯏꯕꯗꯨ ꯁꯤ ꯐꯣꯟꯁꯤ ꯂꯩꯔꯨꯕꯁꯤ ꯃꯁꯤꯒꯤ ꯈꯜꯂꯨꯔꯒꯗꯤ ꯑꯩ ꯋꯥꯈꯜ ꯌꯥꯝ ꯅꯨꯡꯉꯥꯏ ꯕꯖꯥꯔꯗ ꯍꯧꯖꯤꯛ ꯁꯤꯒꯨꯝꯕ ꯐꯣꯟꯁꯤ ꯌꯥꯝꯅ ꯃꯃꯟ ꯇꯥꯡꯈꯠꯈ꯭ꯔꯦ ꯂꯩꯕꯁꯨ ꯄꯥꯛꯅ ꯐꯪꯗ꯭ꯔꯦ